ꯍꯂꯣ ꯐꯣꯟ ꯇꯧꯖꯔꯛꯂꯤꯕ ꯑꯁꯤ ꯐꯨꯅꯥꯜ ꯁꯝꯕꯣꯝꯗꯒꯤ ꯖꯣꯟꯁꯟ ꯈꯣꯏꯄꯨꯋꯥꯅꯤ ꯀꯛꯆꯤꯡ ꯃ꯭ꯌꯨꯅꯤꯁꯤꯄꯥꯜ ꯀꯥꯎꯟꯁꯤꯜꯗ ꯑꯩꯅ ꯍꯥꯏꯖꯅꯤꯡꯕ ꯋꯥꯐꯝꯗꯤ ꯉꯁꯤ ꯅꯨꯡꯊꯤꯜ ꯑꯩꯒꯤ ꯍꯤꯡꯒꯣꯟꯗ ꯕꯥꯔꯕꯤꯀ꯭ꯌꯨ ꯄꯥꯔꯇꯤ ꯑꯃ ꯁꯤꯟꯖꯔꯤ ꯃꯁꯤꯒꯤ ꯄꯥꯔꯇꯤ ꯑꯁꯤ ꯍꯣꯔꯦꯟ ꯅꯨꯃꯤꯗꯥꯡꯋꯥꯏꯔꯝꯒꯤ ꯄꯨꯡ ꯃꯉꯥꯗ ꯂꯣꯏꯖꯒꯅꯤ ꯃꯇꯝ ꯑꯗꯨꯗ ꯑꯩꯈꯣꯏꯅ ꯆꯥꯏꯈꯥꯏꯔꯤꯕ ꯑꯗꯨꯗꯒꯤ ꯆꯥꯕ ꯊꯛꯄꯒꯤ ꯂꯦꯝꯕꯗ ꯑꯃꯣꯠ ꯑꯀꯥꯏ ꯀꯌꯥ ꯂꯩꯍꯧꯔꯤꯕꯁꯤꯡ ꯑꯁꯤ ꯀꯛꯆꯤꯡ ꯃ꯭ꯌꯨꯅꯤꯁꯤꯄꯥꯜ ꯀꯥꯎꯟꯁꯤꯜꯒꯤ ꯗꯁꯕꯤꯟ ꯀꯂꯦꯛꯁꯟ ꯄꯥꯔꯇꯤꯅ ꯂꯥꯛꯄꯤꯗꯨꯅ ꯈꯣꯝꯒꯠꯄꯤꯅꯕ ꯅꯤꯡꯁꯤꯡꯖꯔꯤ ꯌꯥꯔꯒꯗꯤ ꯍꯥꯏꯔꯤꯕ ꯈꯤꯇꯪ ꯊꯨꯅ ꯄꯨꯡ ꯃꯉꯥ ꯇꯥꯔꯛꯄ ꯑꯗꯨꯗ ꯂꯥꯛꯄꯤꯗꯨꯅ ꯑꯃꯣꯠ ꯑꯀꯥꯏꯁꯤꯡ ꯑꯁꯤꯕꯨ ꯁꯦꯡꯗꯣꯛꯄꯤꯅꯕ ꯅꯤꯡꯁꯤꯡꯖꯔꯤ